ꯏꯃꯨꯡ ꯃꯅꯨꯡꯁꯤꯡꯒ ꯂꯣꯏꯅꯅ ꯑꯩꯈꯣꯏꯅ ꯑꯩꯅ ꯄꯤꯛꯅꯤꯛ ꯆꯠꯆꯕꯁꯦ ꯑꯅꯝꯕ ꯑꯩꯈꯣꯏ ꯁꯥꯒꯩ ꯁꯥꯒꯩꯒꯤ ꯄꯨꯜꯂꯒ ꯒꯥꯔꯤꯒ ꯕꯁꯀ ꯋꯥꯏꯔꯒ ꯄꯨꯜꯂꯞ ꯆꯠꯅꯩ ꯆꯠꯂꯦ ꯑꯅꯝꯕ ꯄꯤꯛꯅꯤꯛꯁꯦ ꯃꯐꯝꯁꯤꯗꯤ ꯑꯅꯝꯕ ꯑꯗꯨꯝ ꯁꯦꯛꯃꯥꯏꯒꯨꯝꯕ ꯇꯨꯔꯦꯟ ꯂꯩꯕ ꯏꯁꯤꯡ ꯂꯩꯕ ꯃꯐꯝ ꯑꯩꯈꯣꯏꯗ ꯈꯨꯗꯣꯡ ꯆꯥꯒꯗꯕ ꯃꯐꯝꯗꯣ ꯑꯗꯨꯒꯨꯝꯕꯗꯗꯤ ꯑꯗꯨꯝ ꯆꯠꯂꯦ ꯁꯤꯒꯤ ꯆꯠꯄꯁꯤꯅ ꯑꯩꯈꯣꯏꯒꯤ ꯁꯥꯒꯩꯒꯤ ꯑꯣꯏꯅ ꯑꯃꯨꯃꯨꯛ ꯅꯨꯡꯉꯥꯏꯅ ꯃꯇꯝ ꯂꯦꯟꯕ ꯌꯥꯕ ꯈꯣꯠꯄ ꯑꯗꯒꯤ ꯏꯃꯨꯡ ꯃꯅꯨꯡ ꯁꯤꯡꯒ ꯐꯖꯅ ꯃꯇꯝ ꯀꯩꯅꯣ ꯇꯥꯏꯝ ꯏꯁꯄꯦꯟ ꯇꯧꯕꯗꯣ ꯌꯥꯝ ꯅꯨꯡꯉꯥꯏꯅ ꯌꯥꯏꯌꯦ ꯑꯗꯨꯒꯤ ꯃꯇꯝꯗꯨꯗ ꯑꯗꯨꯅ ꯑꯗꯨꯒ ꯑꯩꯅ ꯐ꯭ꯔꯤ ꯑꯣꯏꯕ ꯃꯇꯝꯗꯗꯤ ꯑꯅꯝꯕ ꯑꯩꯗꯣ ꯂꯥꯏ ꯌꯦꯛꯄꯒꯨꯝꯕ ꯑꯗꯒꯤ ꯏꯁꯩ ꯇꯥꯕ ꯁꯤꯃꯥ ꯌꯦꯡꯕ ꯁꯤꯒꯨꯝꯕꯁꯦ ꯇꯧꯋꯦ ꯑꯗꯨꯒ ꯏꯃꯥꯟꯅꯕ ꯍꯣꯏꯗꯒ ꯆꯠꯂꯒ ꯒꯦꯝ ꯁꯥꯟꯅꯕ ꯈꯣꯠꯄ ꯐꯝꯃꯒ ꯋꯥꯔꯤ ꯁꯥꯟꯅꯔꯒ ꯀꯃꯥꯏ ꯀꯃꯥꯏꯅ ꯇꯧꯔꯤ ꯀꯔꯤ ꯇꯧꯔꯤꯒꯤ ꯃꯇꯥꯡꯗ ꯋꯥꯔꯤ ꯁꯥꯟꯅꯕꯒꯨꯝꯕ ꯑꯗꯨꯒꯨꯝꯕꯗꯣ ꯇꯧꯖꯩꯌꯦ ꯑꯗꯨꯅ ꯍꯥꯏꯗꯤ ꯐ꯭ꯔꯤ ꯇꯥꯏꯝꯗꯣ ꯐꯖꯅ ꯃꯒꯨꯟ ꯂꯩꯅ ꯀꯩꯅꯣ ꯇꯧꯖꯩ ꯃꯇꯝ ꯂꯦꯟꯖꯩ